ꯍꯧꯖꯤꯛ ꯍꯧꯖꯤꯛ ꯑꯣꯏꯔꯤꯕ ꯐꯤꯕꯝ ꯃꯅꯤꯄꯨꯔꯒꯤ ꯀꯥꯡꯂꯨꯞ ꯑꯅꯤꯒꯤ ꯏꯔꯥꯡꯁꯦ ꯁꯤꯅ ꯃꯔꯝ ꯑꯣꯏꯔꯒ ꯁ꯭ꯀꯨꯜꯁꯨ ꯆꯥꯡ ꯅꯥꯏꯅ ꯍꯥꯡꯗꯕ ꯑꯌꯥꯝꯕꯅ ꯔꯤꯂꯤꯐ ꯀꯦꯝꯗ ꯂꯩꯔꯤꯕ ꯁꯥꯇ꯭ꯔꯁꯤꯡꯁꯨ ꯌꯥꯝꯅ ꯌꯥꯎꯔꯤ ꯑꯉꯥꯡꯁꯤꯡ ꯃꯍꯩ ꯃꯁꯤꯡ ꯇꯝꯕꯗ ꯌꯥꯝ ꯑꯄꯟꯕꯗꯤ ꯄꯤꯌꯦ ꯑꯁꯤꯁꯦ ꯈꯪꯗꯦ ꯍꯥꯏꯗꯤ ꯌꯥꯝꯅ ꯋꯥꯃꯤꯟꯅꯔꯦ ꯁꯥꯇ꯭ꯔꯁꯤꯡꯒꯤ ꯑꯣꯏꯅ ꯈꯜꯂꯒꯗꯤ ꯌꯥꯝꯅ ꯅꯨꯡꯉꯥꯏꯇꯦ